ꯍꯜꯂꯣ ꯍꯜꯂꯣ ꯃꯥꯅꯦ ꯃꯥꯅꯦ ꯃꯥꯅꯦ

ꯍꯧꯖꯤꯛꯁꯦ ꯑꯩꯈꯣꯏꯒꯤ ꯌꯨꯝꯗ ꯂꯩꯔꯤꯌꯦ ꯑꯩꯕꯨꯗꯤ ꯍꯧꯖꯤꯛ ꯍꯧꯖꯤꯛꯁꯦ ꯍꯧꯖꯤꯛ ꯐꯥꯎꯕꯒꯤ ꯑꯣꯏꯅꯗꯤ ꯃꯃꯟ ꯍꯦꯟꯒꯠꯄꯒꯤꯁꯦ ꯑꯩꯈꯣꯏꯗꯗꯤ ꯆꯦꯗꯤ ꯂꯥꯛꯇ꯭ꯔꯤ ꯑꯗꯣ ꯑꯩꯈꯣꯏꯅꯁꯨꯝ ꯃꯤꯅ ꯉꯥꯡꯅꯕ ꯇꯥꯕꯗꯗꯤ ꯃꯃꯟꯁꯦ ꯈꯤꯇꯪ ꯍꯦꯟꯒꯠꯂꯛꯀꯅꯤ ꯍꯥꯏꯕꯗꯤ ꯑꯩꯈꯣꯏꯁꯨ ꯇꯥꯏ ꯑꯗꯨꯕꯨ ꯑꯩꯈꯣꯏꯗꯁꯨ ꯑꯗꯨꯒꯤ ꯆꯞ ꯆꯥꯕ ꯄꯥꯎꯗꯤ ꯑꯩꯈꯣꯏꯗꯁꯨ ꯂꯥꯛꯇ꯭ꯔꯤ ꯍꯧꯖꯤꯛꯐꯥꯎꯒꯤꯗꯤ ꯎꯝ ꯑꯩꯈꯣꯏꯁꯨ ꯑꯩꯈꯣꯏꯒꯤꯁꯦ ꯒ꯭ꯌꯥꯁꯀꯤ ꯗꯤꯂꯤꯚꯔꯤ ꯑꯩꯈꯣꯏꯒꯤ ꯃꯣꯏꯅ ꯊꯥꯔꯛꯑꯕꯀꯥꯟꯗ ꯑꯩꯈꯣꯏꯒꯤ ꯑꯣꯐꯤꯁꯇ ꯁꯤꯒꯤ ꯀꯩꯅꯣꯗ ꯂꯥꯛꯑꯕ ꯃꯇꯨꯡ ꯑꯗꯨꯒꯤ ꯒ꯭ꯌꯥꯁꯇꯣ ꯑꯩꯈꯣꯏꯅ ꯀꯅꯥ ꯀꯅꯥꯗ ꯄꯤꯗꯣꯏꯅꯣ ꯍꯥꯏꯕꯗꯣ ꯑꯩꯈꯣꯏꯅ ꯇꯧꯔꯒ ꯑꯩꯈꯣꯏꯗꯤ ꯌꯨꯝꯗ ꯈꯇ ꯑꯩꯈꯣꯏꯗꯤ ꯊꯤꯟꯕꯅꯤ ꯑꯗꯩꯗ ꯃꯣꯏ ꯑꯣꯐꯤꯁꯀꯤ ꯃꯤꯒꯩꯅ ꯑꯦ ꯄꯩꯁꯥ ꯁꯤ ꯍꯦꯟꯖꯜꯂꯦ ꯁꯤ ꯍꯦꯟꯒꯠꯂꯦ ꯁꯤ ꯇꯧꯔꯦ ꯍꯥꯟꯅꯒꯤ ꯁꯤ ꯂꯧꯔꯝꯕꯗꯒꯤ ꯁꯤꯒꯤ ꯐꯥꯏꯚ ꯄꯥꯔꯁꯦꯟ ꯍꯦꯟꯒꯠꯂꯦ ꯑꯗꯨ ꯍꯦꯟꯒꯠꯂꯦ ꯍꯥꯏꯕꯗꯤ ꯑꯩꯈꯣꯏꯗꯗꯤ ꯍꯥꯏꯗꯦ ꯑꯗꯨ ꯃꯤꯑꯣꯏꯕ ꯀꯧꯕꯅꯤꯅ ꯃꯤꯁꯤꯡꯅꯁꯨ ꯑꯗꯨꯝ ꯈꯔ ꯑꯃꯁꯨ ꯑꯇꯣꯞꯄꯗꯁꯨ ꯑꯗꯨꯝ ꯃꯣꯏ ꯒ꯭ꯌꯥꯁꯀꯤ ꯗꯦꯂꯤꯚꯔꯤ ꯇꯧꯕ ꯃꯤꯁꯤꯡꯅ ꯑꯗꯨꯃꯥꯏꯅ ꯋꯥ ꯁꯨꯝ ꯅꯤꯝꯐꯨ ꯅꯤꯝꯐꯨ ꯉꯥꯡꯅꯕꯗꯨꯗ ꯃꯣꯏꯅ ꯍꯦꯟꯒꯠꯂꯒ ꯌꯣꯜꯂꯝꯕꯗꯤ ꯌꯥꯏ ꯄꯤꯔꯝꯕꯗꯤ ꯌꯥꯏ ꯑꯗꯨꯕꯨ ꯑꯩꯈꯣꯏ ꯁꯤꯗꯒꯤꯗꯤ ꯑꯗꯨꯒꯤꯗꯣ ꯑꯃꯠꯇ ꯂꯩꯇꯦ ꯑꯗꯨꯅ ꯑꯩꯈꯣꯏꯗꯤ ꯃꯣꯏꯅ ꯂꯦꯞꯄꯛꯄ ꯄ꯭ꯔꯥꯏꯁꯇꯣ ꯑꯗꯩꯗ ꯑꯩꯈꯣꯏꯗꯤ ꯑꯗꯨꯝ ꯊꯥꯔꯤ ꯑꯗꯨꯕꯨ ꯂꯝ ꯈꯤꯇꯪ ꯂꯥꯞꯄꯒꯤꯗꯃꯛꯇꯗꯤ ꯑꯩꯈꯣꯏꯁꯨ ꯂꯨꯄꯥ ꯃꯉꯥ ꯑꯃ ꯇꯔꯥ ꯑꯃꯗꯤ ꯑꯩꯈꯣꯏꯅ ꯗꯦꯂꯤꯚꯔꯤ ꯇꯧꯕꯁꯦ ꯑꯩꯈꯣꯏꯅ ꯑꯗꯨꯃꯥꯏꯅ ꯂꯧꯋꯤ ꯑꯗꯒꯤ ꯍꯦꯟꯅ ꯑꯗꯒꯤ ꯍꯦꯟꯅ ꯑꯩꯈꯣꯏ ꯀꯩꯁꯨ ꯃꯤꯉꯣꯟꯗꯒꯤ ꯁꯤꯒꯤ ꯗꯦꯂꯤꯚꯔꯤ ꯒ꯭ꯌꯥꯁ ꯗꯦꯂꯤꯚꯔꯤ ꯇꯧꯕꯗ ꯑꯩꯈꯣꯏꯅ ꯀꯩꯁꯨ ꯃꯣꯏꯗꯒꯤ ꯍꯦꯟꯅ ꯀꯩꯁꯨ ꯑꯩꯈꯣꯏꯅ ꯂꯧꯈꯤꯕꯗꯤ ꯂꯩꯇꯦ ꯎꯝ

ꯑꯩꯈꯣꯏꯁꯦ ꯑꯌꯥꯝꯕ ꯂꯣꯏꯅꯃꯛꯁꯤꯒꯤ ꯇꯧꯕꯨꯟ ꯈꯣꯏꯖꯨꯃꯥꯟ ꯀ꯭ꯋꯥꯛ ꯁꯤꯐꯥꯏꯁꯨ ꯑꯩꯈꯣꯏꯅ ꯄꯨꯏ ꯑꯗꯨꯗ ꯃꯣꯏ ꯑꯗꯩꯗ ꯄꯨꯕ ꯍꯥꯏꯕꯁꯦ ꯑꯩꯈꯣꯏꯗ ꯃꯣꯏꯅ ꯄꯤꯔꯛꯄ ꯒꯣꯔꯟꯃꯦꯟꯅ ꯄꯤꯕ ꯔꯦꯠꯇꯣ ꯑꯗꯨꯈꯛꯇꯈꯛ ꯑꯩꯈꯣꯏꯅ ꯊꯥꯕꯅꯤ ꯑꯩꯈꯣꯏ ꯗꯦꯂꯤꯚꯔꯤ ꯆꯥꯔꯖꯀꯤ ꯑꯣꯏꯅ ꯑꯩꯈꯣꯏ ꯇꯣꯉꯥꯟꯕ ꯃꯣꯏ ꯃꯣꯏꯒꯤ ꯀꯣꯟꯗꯣꯡꯗ ꯊꯥꯗꯕꯒꯤ ꯃꯣꯏ ꯃꯣꯏ ꯌꯨꯝꯗ ꯑꯩꯈꯣꯏꯅ ꯐꯪꯍꯟꯕꯒꯤꯗꯃꯛꯇ ꯑꯩꯈꯣꯏꯅ ꯂꯨꯄꯥ ꯆꯥꯝꯃꯗꯤ ꯂꯧꯏ ꯑꯩꯈꯣꯏꯒꯤ ꯇ꯭ꯔꯥꯟꯁꯄ꯭ꯣꯔꯠ ꯆꯥꯔꯖ ꯑꯣꯏꯅ ꯑꯗꯨꯒ ꯁꯤꯒꯤ ꯒ꯭ꯌꯥꯁꯀꯤ ꯃꯃꯟ ꯈꯛꯇ ꯍꯥꯏꯔꯒꯗꯤ ꯑꯩꯈꯣꯏꯅ ꯂꯤꯁꯤꯡ ꯑꯃꯒ ꯍꯨꯝꯐꯨ ꯈꯛꯇꯅꯤ ꯂꯤꯁꯤꯡ ꯑꯃꯒ ꯍꯨꯝꯐꯨꯁꯤꯗꯃꯨꯛ ꯃꯣꯏ ꯈꯔꯅ ꯑꯃꯨꯛ ꯂꯤꯁꯤꯡ ꯑꯃꯒ ꯍꯨꯝꯗ꯭ꯔꯥꯗ ꯑꯃꯨꯛꯁꯨ ꯊꯥꯔꯝꯃꯦ ꯍꯥꯏꯗꯤ ꯈꯔ ꯃꯅꯨꯡ ꯍꯟꯖꯟꯅ ꯆꯪꯕꯁꯤꯡ ꯑꯗꯒꯤ ꯂꯝꯕꯤ ꯊꯣꯡ ꯐꯠꯇꯕ ꯇꯧꯕꯗ ꯃꯣꯏꯅ ꯑꯃꯨꯛ ꯂꯤꯁꯤꯡ ꯑꯃꯒ ꯍꯨꯝꯗ꯭ꯔꯥꯖꯨ ꯑꯃꯨꯛ ꯃꯣꯏ ꯈꯔꯅ ꯑꯃꯨꯛ ꯂꯧꯔꯝꯃꯦ ꯑꯗꯨꯕꯨ ꯑꯩꯈꯣꯏꯅ ꯊꯥꯔꯤꯖꯤꯗꯤ ꯂꯤꯁꯤꯡ ꯂꯤꯁꯤꯡ ꯑꯃꯒ ꯎꯝ ꯍꯣꯏ ꯑꯗꯨꯕꯨꯗꯤ ꯐꯕ ꯑꯗꯨꯗ ꯃꯣꯏꯅ ꯉꯥꯏꯇ ꯀꯝꯄ꯭ꯂꯦꯟ ꯇꯧꯔꯦ ꯍꯥꯏꯗꯨꯅꯖꯨ ꯃꯌꯥꯝꯅꯖꯨ ꯈꯔ ꯊꯥꯖꯕꯤꯗꯕꯖꯨ ꯈꯔ ꯐꯩ ꯑꯗꯨꯅꯁꯨꯝ ꯊꯥꯔꯤꯔꯛꯄ ꯍꯣꯏ ꯐꯔꯦ ꯐꯔꯦ ꯊꯝꯃꯣ ꯊꯝꯃꯣ ꯎꯝ